ꯍꯦꯜꯂꯣ ꯑꯣ ꯀꯅꯥ ꯑꯣꯏꯕꯤꯔꯕꯅꯣ ꯑꯣ ꯃꯥꯅꯦ ꯃꯥꯅꯦ ꯑꯩ ꯈꯥ ꯃꯅꯤꯄꯨꯔ ꯀꯣꯂꯦꯖꯀꯤ ꯄ꯭ꯔꯤꯟꯁꯤꯄꯜꯅꯦ ꯀꯔꯤ ꯍꯥꯏꯕꯤꯒꯗꯕꯅꯣ ꯍꯣꯏ ꯍꯣꯏ ꯀꯔꯤ ꯃꯇꯥꯡꯒꯤ ꯑꯣꯏꯔꯕꯅꯣ ꯍꯣꯏ ꯍꯣꯏ ꯑꯗꯨ ꯑꯣꯖꯥꯒꯤ ꯑꯉꯥꯡꯁꯦ ꯀꯔꯤ ꯗꯤꯄꯥꯔꯠꯃꯦꯟꯗ ꯀꯔꯤ ꯁꯕꯖꯦꯛꯇ ꯇꯧꯒꯗꯕꯅꯣ ꯍꯣꯏ ꯍꯣꯏ ꯍꯣꯏ ꯑꯣ ꯑꯣ ꯑꯦꯟꯊ꯭ꯔꯣꯄꯣꯂꯣꯖꯤꯗ ꯍꯣꯏ ꯍꯣꯏ ꯍꯣꯏ ꯑꯦꯟꯊ꯭ꯔꯣꯄꯣꯂꯣꯖꯤ ꯂꯩ ꯃꯥꯒꯤ ꯁꯤꯠꯁꯤ ꯀꯌꯥ ꯍꯥꯡꯉꯤꯕꯅꯣ ꯑꯩ ꯑꯃꯨꯛꯇ ꯆꯦꯛ ꯇꯧꯈꯤꯒꯦ

ꯎꯝ ꯎꯝ

ꯍꯣꯏ ꯍꯣꯏ ꯍꯥꯏꯖꯔꯛꯑꯒꯦ ꯑꯦꯟꯊ꯭ꯔꯣꯄꯣꯂꯣꯖꯤ ꯇꯝꯕꯒꯤ ꯃꯥꯒꯤ ꯈꯨꯗꯣꯡꯆꯥꯕ ꯐꯪꯒꯅꯤ ꯑꯦꯟꯊ꯭ꯔꯣꯄꯣꯂꯣꯖꯤ ꯍꯥꯏꯗꯤ ꯑꯅꯧꯕ ꯌꯥꯝ ꯌꯥꯝꯅ ꯅꯧꯕ ꯁꯕꯖꯦꯛꯅꯤ ꯃꯁꯤ ꯑꯩꯈꯣꯏꯒꯤ ꯁꯥꯏꯟꯁꯇꯁꯨ ꯆꯤꯡꯕ ꯑꯗꯨꯒ ꯑꯥꯔꯠꯁꯀꯤ ꯁꯔꯨꯛꯇꯁꯨ ꯆꯤꯡꯕ ꯑꯗꯨꯒꯨꯝꯕ ꯃꯈꯜꯒꯤ ꯁꯕꯖꯦꯛ ꯑꯃꯅꯤ ꯑꯗꯨ ꯃꯔꯨ ꯑꯣꯏꯅ ꯑꯦꯟꯊ꯭ꯔꯣꯄꯣꯂꯣꯖꯤꯗ ꯇꯧꯗꯣꯏꯁꯤꯅ ꯏꯁꯇꯗꯤ ꯑꯣꯐ ꯃꯦꯟ ꯍꯥꯏꯕꯅꯤ ꯃꯤꯒꯤ ꯃꯔꯝꯗ ꯅꯩꯅꯒꯗꯕ ꯌꯥꯝ ꯅꯨꯡꯉꯥꯏꯕ ꯁꯕꯖꯦꯛ ꯃꯈꯜ ꯑꯃꯅꯤ ꯁꯤꯗꯩꯗ ꯑꯅꯤ ꯊꯣꯛꯅ ꯈꯥꯏꯗꯣꯛꯑꯦ ꯃꯈꯣꯏꯒꯤꯗ ꯁꯣꯁꯤꯌꯦꯜ ꯑꯦꯟꯊ꯭ꯔꯣꯄꯣꯂꯣꯖꯤ ꯍꯥꯏꯕ ꯑꯃꯒ ꯐꯤꯖꯤꯀꯦꯜ ꯑꯦꯟꯊ꯭ꯔꯣꯄꯣꯂꯣꯖꯤ ꯍꯥꯏꯕ ꯑꯃꯒ ꯑꯗꯣ ꯇꯣꯄꯤꯛ ꯑꯅꯤꯃꯛ ꯕ꯭ꯔꯥꯟꯁ ꯑꯅꯤꯃꯛ ꯌꯥꯝꯅ ꯃꯔꯨ ꯑꯣꯏꯕ ꯌꯥꯝ ꯅꯨꯡꯉꯥꯏꯕ ꯑꯩꯈꯣꯏ ꯑꯉꯥꯡꯁꯤꯡꯅ ꯑꯩꯈꯣꯏꯒꯤ ꯑꯥꯏ ꯑꯦ ꯑꯦꯁ ꯀꯨꯝꯕ ꯇ꯭ꯔꯥꯏ ꯇꯧꯕ ꯃꯇꯝꯗꯗꯁꯨ ꯑꯗꯨꯝ ꯊꯥꯕ ꯌꯥꯕ ꯁꯕꯖꯦꯛ ꯑꯗꯨꯝꯕ ꯌꯥꯝꯅ ꯅꯧꯕ ꯎꯝ ꯌꯥꯝꯅ ꯐꯕ ꯁꯕꯖꯦꯛ ꯑꯃꯅꯤ ꯑꯗꯨ ꯑꯣꯖꯥ ꯍꯧꯖꯤꯛꯀꯤ ꯁꯤꯠꯇꯨ ꯑꯣ ꯍꯥꯡꯉꯤ ꯍꯥꯡꯉꯤ ꯃꯥꯒꯤꯁꯤ ꯑꯣꯖꯥꯒꯤ ꯑꯉꯥꯡꯗꯣ ꯑꯗꯨꯝ ꯍꯥꯞꯄꯤꯕ ꯌꯥꯒꯅꯤ ꯃꯤꯡꯆꯟꯕ ꯑꯗꯨꯝ ꯌꯥꯒꯅꯤ ꯑꯗꯨ ꯃꯥꯒꯤ ꯃꯤꯡ ꯆꯟꯕꯒꯤ ꯂꯥꯁꯠ ꯗꯦꯠꯁꯤꯗꯤ ꯑꯩꯈꯣꯏ ꯈꯤꯇꯪ ꯍꯧꯖꯤꯛ ꯇꯧꯔꯤꯕ ꯃꯅꯤꯄꯨꯔꯒꯤ ꯏꯔꯥꯡꯁꯤꯅ ꯈꯤꯇꯪ ꯁꯥꯡꯗꯣꯛꯑꯦ ꯑꯦꯛꯁꯇꯦꯟ ꯇꯧꯊꯣꯛꯑꯦ ꯑꯩꯈꯣꯏ ꯀꯣꯂꯦꯖꯀꯤ ꯑꯣꯏꯅ ꯍꯣꯏ ꯗꯦꯠ ꯇ꯭ꯋꯦꯟꯇꯤ ꯐꯥꯏꯚ ꯐꯥꯎꯒꯤ ꯃꯅꯨꯡꯗ ꯑꯗꯨꯝ ꯀꯩꯅꯣ ꯇꯧꯕꯤꯕ ꯌꯥꯔꯅꯤ ꯑꯣ ꯑꯉꯥꯡꯗꯨꯗꯤ ꯃꯥꯒꯤ ꯆꯪꯒꯗꯕ ꯀꯩꯅꯣ ꯑꯩꯈꯣꯏꯒꯤ ꯑꯙꯥꯔ ꯀꯥꯔꯠꯀꯨꯝꯕ ꯐꯣꯇꯣꯒꯨꯝꯕ ꯑꯗꯒꯤ ꯃꯥꯒꯤ ꯀꯩꯅꯣ ꯇꯨꯋꯦꯜꯐ ꯂꯣꯏꯈꯤꯕꯒꯤ ꯒ꯭ꯔꯦꯖꯨꯌꯦꯁꯟ ꯇꯧꯔꯛꯀꯗꯕꯅꯤꯅ ꯑꯗꯨꯒꯤ ꯃꯥꯔꯛ ꯁꯤꯠ ꯁꯤꯒꯨꯝꯕ ꯗꯣꯀꯨꯃꯦꯟ ꯃꯆꯥ ꯃꯆꯥ ꯈꯔ ꯆꯪꯉꯦ ꯑꯗꯨꯒ ꯁꯦꯜ ꯑꯣꯏꯅꯗꯤ ꯑꯦꯟꯊ꯭ꯔꯣꯄꯣꯂꯣꯖꯤꯗ ꯑꯩꯈꯣꯏꯒꯤ ꯄ꯭ꯔꯦꯛꯇꯤꯀꯦꯜ ꯐꯤꯜꯒ ꯌꯥꯎꯕ ꯁꯕꯖꯦꯛ ꯑꯃꯅꯤꯅ ꯃꯥꯒꯤꯗꯤ ꯃꯌꯥꯝꯗꯒꯤ ꯈꯤꯇꯪ ꯀꯩꯅꯣ ꯇꯧꯔꯦ ꯑꯗꯨꯅ ꯊ꯭ꯔꯤ ꯊꯥꯎꯖꯟ ꯐꯥꯏꯚ ꯍꯟꯗ꯭ꯔꯦꯗꯀꯨꯝꯕ ꯑꯗꯨꯒꯤ ꯆꯥꯡ ꯑꯗꯨꯝ ꯆꯪꯒꯅꯤ ꯍꯣ ꯑꯗꯨ ꯑꯣꯖꯥꯅ ꯑꯣꯖꯥꯒꯤ ꯑꯉꯥꯡꯗꯣ ꯗꯦꯠ ꯇ꯭ꯋꯦꯟꯇꯤ ꯐꯥꯏꯚ ꯐꯥꯎꯒꯤ ꯃꯅꯨꯡꯗ ꯂꯥꯛꯑꯒ ꯑꯦꯗꯃꯤꯁꯟꯗꯣ ꯑꯗꯨꯝ ꯇꯧꯕꯤꯕ ꯌꯥꯒꯅꯤ ꯍꯣꯏ ꯍꯣꯏ ꯑꯣꯖꯥ ꯂꯥꯛꯄꯤꯔꯣ ꯂꯥꯛꯄꯤꯔꯣ ꯎꯝ